ꯍꯣꯏ ꯑꯩꯈꯣꯏꯒꯤ ꯃꯅꯤꯄꯨꯔꯗ ꯑꯣꯏꯅ ꯂꯩꯌꯦ ꯗꯤꯁꯇ꯭ꯔꯤꯛꯇꯗꯤ ꯑꯁꯤꯒꯨꯝꯕ ꯌꯥꯝ ꯂꯨꯕ ꯀꯦꯟꯁꯔ ꯑꯣꯏꯕ ꯍꯥꯔꯠꯀꯤ ꯂꯥꯏꯅꯥꯒꯨꯝꯕ ꯑꯗꯨ ꯂꯩꯇꯦ ꯑꯗꯨꯕꯨ ꯏꯝꯐꯥꯜꯗ ꯂꯣꯏꯅꯃꯛ ꯀꯨꯝꯂꯒ ꯌꯦꯡꯕꯅꯤ ꯑꯗꯨ ꯑꯩꯈꯣꯏꯒꯤ ꯃꯅꯤꯄꯨꯔ ꯑꯣꯏꯅ ꯏꯝꯐꯥꯜꯗ ꯀꯦꯟꯁꯔ ꯀꯦꯃꯣ ꯀꯦꯃꯣ ꯊꯦꯔꯥꯄꯤ ꯐꯤꯖꯣ ꯊꯦꯔꯥꯄꯤ ꯗꯥꯏꯂꯥꯏꯁꯤꯁ ꯑꯗꯨꯒꯨꯝꯕ ꯂꯣꯏꯅ ꯂꯩꯌꯦ ꯍꯣꯏ ꯗꯤꯁꯇ꯭ꯔꯤꯛꯇꯁꯨ ꯑꯩꯈꯣꯏ ꯗꯥꯏꯂꯥꯏꯁꯤꯁꯀ ꯐꯤꯖꯣ ꯊꯦꯔꯥꯄꯤꯗꯤ ꯂꯩꯌꯦ ꯑꯗꯨꯕꯨ ꯀꯦꯃꯣ ꯊꯦꯔꯥꯄꯤꯗꯤ ꯂꯩꯇꯦ ꯑꯩꯈꯣꯏ ꯖꯤꯜꯂꯥꯗꯀꯣ ꯑꯗꯨ ꯍꯣꯏ ꯑꯁꯤꯒꯨꯝꯕꯗꯤ ꯐꯤꯖꯣ ꯊꯦꯔꯥꯄꯤꯒ ꯗꯥꯏꯂꯥꯏꯁꯤꯁꯇꯤ ꯑꯗꯨꯝ ꯁꯦꯜꯗꯤ ꯑꯦꯐꯣꯔꯗꯦꯕꯜ ꯑꯣꯏꯕꯅꯦ ꯑꯗꯨꯕꯨ ꯀꯦꯃꯣ ꯊꯦꯇꯥꯄꯤꯗꯤ ꯈꯔꯗꯤ ꯇꯥꯡꯕꯅꯦ ꯇꯥꯡꯉꯦ ꯑꯗꯨꯕꯨ ꯏꯁꯇꯦꯠꯇ ꯑꯗꯨꯝ ꯂꯩꯕꯅꯤꯅ ꯑꯗꯨ ꯐꯔꯦ ꯅꯠꯇ꯭ꯔꯗꯤ ꯑꯩꯈꯣꯏꯅ ꯑꯥꯗ ꯂꯥꯌꯦꯡꯕ ꯆꯠꯄ ꯑꯥ ꯕꯣꯝꯕꯦ ꯆꯠꯂꯒ ꯇꯧꯒꯦ ꯍꯥꯏꯔꯗꯤ ꯁꯦꯜꯗꯣ ꯌꯥꯝ ꯊꯣꯛꯀꯅꯤ ꯁꯦꯜꯗꯣ ꯌꯥꯝ ꯆꯠꯀꯅꯦꯕ ꯑꯗꯨꯒꯤ ꯑꯁꯤꯋꯥꯏꯗ ꯂꯩꯕꯁꯦ ꯐꯩꯌꯦ ꯑꯩꯈꯣꯏ ꯍꯣꯏ ꯁꯦꯜꯗꯣ ꯍꯣꯏ ꯆꯠꯇꯤ ꯆꯠꯂꯦ ꯀꯩꯅꯣ ꯍꯥꯏꯗꯤ ꯃꯣꯏꯗꯤ ꯑꯗꯨꯝ ꯌꯥꯝ ꯂꯥꯏꯅ ꯇꯧꯕ ꯉꯝꯗꯕꯅꯤꯅ ꯑꯔꯨꯕ ꯈꯣꯏꯅꯤꯅ ꯃꯣꯏꯒꯤ ꯁꯦꯜꯗꯤ ꯍꯣꯏ ꯇꯥꯡꯉꯦ ꯑꯗꯨꯕꯨ ꯃꯄꯥꯟ ꯊꯣꯛꯇ꯭ꯔꯁꯨ ꯏꯁꯇꯦꯠꯇ ꯏꯁꯥ ꯏꯁꯥꯒꯤ ꯏꯁꯇꯦꯠꯇ ꯇꯧꯕ ꯉꯝꯕꯅꯤꯅ ꯑꯁꯤ ꯌꯥꯝ ꯐꯩꯌꯦ ꯍꯥꯏꯅ ꯑꯩꯗꯤ ꯈꯜꯂꯦ